ꯍꯜꯂꯣ ꯅꯦꯅꯦ ꯑꯩꯁꯦ ꯃꯄꯥꯟ ꯂꯝꯗ ꯌꯥꯝ ꯀꯨꯏꯅ ꯂꯩꯔꯨꯕ ꯑꯩꯖꯦ ꯄꯣꯂꯛꯄꯗꯩ ꯁꯨꯝ ꯂꯩꯔꯦ ꯍꯥꯏꯇꯥꯔꯦ ꯑꯗꯣ ꯃꯅꯤꯄꯨꯔꯒꯤ ꯆꯠꯅꯕꯤ ꯄꯣꯠ ꯆꯩꯁꯤꯡ ꯂꯣꯀꯦꯜ ꯄ꯭ꯔꯗꯛꯅꯦꯅ ꯑꯩꯈꯣꯏ ꯏꯃꯥ ꯍꯣꯏꯅꯒ ꯄꯣꯔꯛꯄꯖꯦ ꯑꯩꯗꯤ ꯌꯥꯝ ꯄꯥꯝꯖꯩꯑꯕꯀꯣ ꯆꯥꯅ ꯊꯛꯅꯕꯗꯕꯨ ꯑꯣꯏꯔꯣ ꯐꯤꯖꯦꯠ ꯆꯛꯆꯥꯗꯕꯨ ꯑꯣꯏꯔꯣ ꯑꯗꯒꯤ ꯂꯩꯗꯅ ꯁꯨꯝ ꯄꯣꯠ ꯆꯩ ꯗꯦꯀꯣꯔꯦꯁꯟꯒꯤ ꯑꯥꯏꯇꯦꯝꯒꯁꯦ ꯌꯥꯝ ꯄꯥꯝꯃꯦ ꯑꯗꯣ ꯐꯤꯔꯣꯟꯒꯖꯦ ꯍꯧꯖꯤꯛꯀꯥꯟ ꯑꯅꯧ ꯑꯅꯧꯕꯁꯨ ꯌꯥꯝ ꯆꯠꯅꯩ ꯍꯥꯏ ꯃꯅꯤꯄꯨꯔꯒꯤ ꯂꯣꯀꯦꯜꯒꯤ ꯑꯣꯏꯕ ꯐꯤꯔꯣꯟꯁꯤꯡꯁꯦ ꯁꯨꯠ ꯁꯨꯠꯇ ꯑꯣꯏꯔꯣ ꯀꯔꯤ ꯀꯔꯤ ꯀꯃꯥꯏ ꯀꯃꯥꯏ ꯆꯠꯅꯔꯤꯒꯦ ꯍꯥꯏꯐꯦꯠꯇ ꯁꯟꯗꯣꯛꯅ ꯍꯥꯏꯕꯤꯌꯨꯕ

ꯑꯣ ꯑꯣ ꯑꯣ ꯍꯧꯖꯤꯛꯀꯤ ꯃꯨꯀꯥ ꯁꯨꯠꯀꯖꯦ ꯍꯣꯏ ꯊꯥꯕꯜ ꯆꯣꯡꯕꯗꯒꯖꯦ ꯑꯩꯈꯣꯏꯅ ꯎꯕꯗ ꯍꯧꯖꯤꯛ ꯃꯇꯝꯖꯦ ꯁꯨꯠ ꯁꯨꯠꯀ ꯌꯥꯝ ꯇꯧꯅꯩꯌꯦ ꯃꯆꯨ ꯃꯆꯨꯒ ꯄꯣꯂꯤꯁꯇꯔ ꯁꯨꯠꯀꯨꯝꯕꯁꯨ ꯌꯥꯝ ꯇꯧꯕ ꯃꯥꯜꯂꯦ ꯑꯅꯧꯕꯅꯦ ꯍꯥꯏꯅꯀꯣ ꯑꯗꯣ ꯑꯩꯈꯣꯏꯅ ꯑꯗꯨꯝ ꯂꯩꯒꯦꯅ ꯍꯧꯖꯤꯛ ꯑꯩꯗꯤ ꯗꯦꯂꯤꯗꯅꯦꯕꯀꯣ ꯂꯩꯖꯔꯤꯁꯦ ꯑꯗꯣ ꯑꯗꯣ ꯑꯗꯨꯝ ꯑꯩꯅ ꯀꯩꯅꯣ ꯇꯧꯅꯤꯡꯕ ꯃꯇꯝꯗ ꯄꯥꯝꯕ ꯃꯇꯝꯗ ꯑꯗꯨꯝ ꯂꯧꯕ ꯊꯥꯗꯣꯛ ꯊꯥꯖꯤꯟ ꯇꯧꯕ ꯑꯗꯨꯝ ꯂꯩꯕꯝ ꯂꯩꯒꯗ꯭ꯔꯅꯦꯍꯦ ꯀꯃꯥꯏ ꯇꯧꯏ ꯑꯣ ꯑꯗꯣ ꯃꯃꯟ ꯑꯣ ꯃꯃꯟꯒꯗꯤ ꯌꯥꯝ ꯇꯥꯡꯖꯥꯠꯂꯥ ꯀꯃꯥꯏ ꯇꯧꯖꯥꯠꯅꯣ ꯃꯣꯏꯁꯤꯕꯣ

ꯑꯣ ꯑꯗꯨꯃꯥꯏꯅ ꯂꯩꯕꯅꯦꯕ ꯄꯣꯠꯁꯦ ꯑꯗꯣ ꯑꯩꯈꯣꯏ ꯁꯤꯗꯩꯗ ꯗꯦꯜꯂꯤꯗꯗ ꯄꯣꯠꯁꯦ ꯗꯦꯂꯤꯚꯔ ꯇꯧꯕꯤꯌꯨꯒ ꯍꯥꯏꯕ ꯗꯦꯂꯤꯚꯔꯤ ꯆꯥꯔꯆꯁꯦ ꯌꯥꯝ ꯋꯥꯡ ꯋꯥꯡ ꯂꯧꯖꯥꯠꯂ ꯀꯃꯥꯏ ꯇꯧꯖꯥꯠꯅꯣ ꯈꯪꯗꯦꯅꯦ ꯄꯣꯠꯁꯦ ꯈꯔ ꯃꯈꯩꯗꯤ ꯑꯗꯨꯝ ꯂꯧꯅꯕ ꯖꯥꯠꯂ ꯑꯣ ꯑꯗꯒꯤ ꯑꯩꯈꯣꯏꯒꯤ ꯗꯦꯀꯣꯔꯦꯁꯟ ꯑꯥꯏꯇꯦꯝꯅꯦꯒꯥꯏꯅ ꯑꯩꯈꯣꯏ ꯃꯅꯤꯄꯨꯔꯒꯤ ꯂꯣꯀꯦꯜ ꯃꯤꯁꯤꯡꯁꯤꯅ ꯐꯖꯕ ꯑꯩꯈꯣꯏ ꯋꯥꯒꯤ ꯂꯤꯒꯤꯒ ꯌꯥꯝꯅ ꯄꯣꯔꯛꯑꯦ ꯑꯗꯨꯒꯨꯝꯕꯗꯣ ꯑꯩꯅ ꯈꯔ ꯎꯕꯗꯀꯣ ꯐꯖ ꯐꯖꯕ ꯑꯧ ꯑꯗꯨꯒꯨꯝꯕꯗꯨꯗꯤ ꯑꯗꯨꯝ ꯀꯃꯥꯏ ꯀꯃꯥꯏ ꯇꯧꯕꯖꯥꯠꯅꯣ ꯑꯣ ꯑꯥ ꯑꯣ ꯑꯣ ꯎꯝ ꯎꯝ ꯑꯣ ꯀꯨꯁꯟꯒꯤ ꯇꯥꯏꯞꯇꯒ ꯇꯧꯕꯗꯣ ꯑꯩꯁꯨ ꯊꯦꯡꯅꯒ꯭ꯔꯦꯅꯦ ꯑꯗꯨꯏ ꯄꯣꯠꯇꯣ ꯌꯥꯝꯅ ꯌꯥꯝꯅ ꯍꯩꯔꯖꯥꯠꯅꯤ ꯍꯧꯖꯤꯛꯁꯦꯀꯣ ꯑꯩ ꯑꯗꯤ ꯌꯥꯝ ꯄꯥꯝꯃꯦ ꯍꯥꯏꯖꯤꯅꯦ ꯑꯗꯨꯒꯨꯝꯕ ꯀꯨꯁꯟꯒꯤꯁꯦ ꯑꯩꯈꯣꯏꯅ ꯁꯤꯡꯉꯒꯅꯦ ꯄꯥꯛꯅ ꯁꯥꯡꯅ ꯑꯩꯈꯣꯏꯒꯤ ꯆꯨꯝꯅ ꯑꯩꯈꯣꯏꯒꯤ ꯁꯣꯐꯥꯖꯦ ꯁꯣꯐꯥꯒꯤ ꯁꯥꯏꯖꯁꯦ ꯊ꯭ꯔꯤ ꯁꯤꯇꯔꯒꯤ ꯁꯥꯏꯖꯁꯤꯗ ꯁꯤꯡꯉꯒ ꯁꯥꯕꯗꯣ ꯌꯥꯒꯗ꯭ꯔꯣ ꯁꯥꯕꯤꯌꯣꯒ ꯌꯥꯒꯗ꯭ꯔꯕ ꯊꯥꯅ ꯏꯟꯆꯤ ꯃꯔꯤ ꯃꯨꯛꯀꯤ ꯆꯥꯡꯗꯒ ꯊꯥꯅ ꯁꯥꯕꯤꯌꯣ ꯌꯥꯒꯗ꯭ꯔꯣ ꯑꯣ ꯑꯣ

ꯑꯣ

ꯑꯧ

ꯑꯗꯨ ꯀꯩꯅꯣꯖꯨ ꯗꯤꯃꯥꯟꯖꯨ ꯌꯥꯝ ꯂꯩꯕ ꯃꯥꯜꯂꯦ ꯃꯥꯖꯦ ꯍꯥꯏꯗꯤꯅꯦ ꯑꯩꯈꯣꯏ ꯃꯇꯝ ꯑꯃꯗ ꯇꯧꯕꯗꯣ ꯍꯧꯖꯤꯛꯇꯤ ꯑꯩꯈꯣꯏꯒꯤ ꯏꯅꯥꯠꯀꯤ ꯏꯌꯣꯝꯒꯤ ꯏꯈꯨꯠꯅ ꯁꯥꯖꯕ ꯂꯣꯀꯦꯜ ꯄ꯭ꯔꯗꯛꯁꯦ ꯑꯩꯈꯣꯏꯗꯤ ꯍꯧꯖꯤꯛꯇꯤ ꯌꯥꯝꯅ ꯄꯨꯛꯅꯤꯡ ꯊꯧꯒꯠꯄ ꯑꯃꯁꯨ ꯇꯧꯕꯗꯧꯅ ꯑꯩ ꯁꯨꯝ ꯎꯖꯩꯌꯦꯕꯀꯣ ꯑꯗꯣ ꯍꯥꯏꯗꯤ ꯊꯥꯏꯅ ꯑꯗꯨꯛ ꯌꯥꯝꯅꯁꯨ ꯎꯠꯇꯕ꯭ꯔꯅ ꯈꯜꯂꯦ ꯍꯧꯖꯤꯛꯇꯤ ꯁꯣꯁꯦꯜ ꯃꯦꯗꯤꯌꯥꯒꯤ ꯖꯨꯛꯁꯨ ꯑꯣꯏꯔꯕꯅꯤꯅ ꯐꯦꯁꯕꯨꯛꯁꯤꯗ ꯊꯥꯒꯠꯂꯛꯏꯕ ꯕꯦꯛꯀꯁꯤꯅ ꯃꯈꯜ ꯃꯈꯜ ꯑꯩ ꯌꯥꯝ ꯄꯥꯝꯕ ꯕꯦꯛꯀꯁꯦ ꯍꯦꯛꯇ ꯑꯧ ꯃꯈꯨꯝꯒ ꯌꯥꯎꯕ ꯑꯩꯈꯣꯏ ꯄꯤꯛꯅꯤꯛ ꯆꯠꯄꯗꯒ ꯄꯨꯕ ꯌꯥꯕ ꯃꯋꯣꯡꯗꯒꯖꯦ ꯍꯦꯛꯇ ꯐꯖꯔꯗꯅꯀꯣ ꯗꯦꯀꯣꯔꯦꯁꯟꯒꯖꯦ ꯑꯗꯒꯤꯗꯤ ꯑꯩꯈꯣꯏꯒꯤ ꯂꯩꯒꯤ ꯂꯩ ꯍꯥꯞꯐꯝꯒꯁꯦ ꯃꯋꯣꯡ ꯇꯥꯅ ꯇꯥꯅ ꯇꯧꯔꯦ ꯍꯥꯏꯕ ꯌꯥꯝꯅ ꯑꯗꯨꯒꯨꯝꯕꯗꯨꯁꯨ ꯑꯩꯗꯤ ꯌꯥꯝ ꯌꯥꯝ ꯄꯥꯝꯃꯦ ꯑꯩꯗꯤ ꯑꯗꯨ

ꯎꯝ ꯎꯝ ꯑꯣ ꯅꯥꯟꯗ ꯂꯩꯀꯥꯏꯗ ꯑꯁ ꯑꯩ ꯊꯣꯔꯛꯄꯗꯣ ꯃꯗꯣ ꯅꯣꯡꯃ ꯁꯣꯏꯗꯅ ꯑꯝꯇꯪ ꯆꯠꯃꯤꯟꯅꯔꯨꯖꯦ ꯅꯦꯅꯦꯒ ꯏꯕꯥꯅꯤ ꯑꯗꯨꯗꯨꯒ ꯑꯩ ꯑꯄꯥꯝꯕꯒꯩꯗꯣ ꯑꯝꯇꯪ ꯈꯜꯂꯒꯕꯀꯣ ꯊꯣꯔꯛꯄꯗ ꯑꯝꯇꯪ ꯂꯩꯍꯧꯔꯒ ꯑꯗꯒꯤ ꯂꯤꯒꯤ ꯁꯣꯐꯥꯒꯁꯦ ꯌꯥꯝ ꯎꯏꯌꯦ ꯍꯧꯖꯤꯛꯁꯦ ꯂꯤꯒꯤ ꯌꯥꯝꯅꯗꯤ ꯌꯥꯝ ꯍꯩꯔꯦ ꯑꯩꯈꯣꯏꯒꯤ ꯌꯥꯝ ꯍꯩꯕ ꯃꯤ ꯍꯩꯊꯣꯏ ꯁꯤꯡꯊꯣꯏꯕ ꯈꯨꯠꯁꯥ ꯍꯩꯕꯖꯦ ꯌꯥꯝꯅ ꯃꯔꯥꯡ ꯀꯥꯏꯕꯖꯥꯠꯅꯦ ꯑꯩꯈꯣꯏ ꯃꯅꯤꯄꯨꯔ ꯃꯆꯥꯖꯦ ꯑꯗꯣ ꯀꯩꯅꯣꯒꯤ ꯂꯤꯒꯤ ꯁꯣꯐꯥ ꯐꯖ ꯐꯖꯕꯒꯁꯦ ꯑꯩꯈꯣꯏꯒꯤ ꯕꯦꯜꯀꯣꯅꯤꯗꯒ ꯊꯝꯃꯒ ꯗꯤꯖꯥꯏꯟꯒꯤ ꯇꯥꯏꯞꯇ ꯗꯦꯀꯣꯔꯦꯁꯟ ꯇꯥꯏꯞꯇꯒ ꯇꯧꯅꯕꯒꯤꯒꯁꯦ ꯌꯥꯝ ꯂꯩꯔꯦ ꯑꯗꯨ ꯈꯪꯗꯦꯗ ꯑꯩꯈꯣꯏ ꯂꯣꯀꯦꯜ ꯄ꯭ꯔꯗꯛꯁꯦ ꯑꯩꯗꯤ ꯌꯥꯝ ꯄꯥꯝꯖꯩ ꯑꯗꯣ ꯃꯊꯪꯗ ꯑꯩꯅ ꯎꯝ ꯃꯊꯪꯗ ꯂꯥꯛꯄ ꯃꯇꯝꯗꯅꯦ ꯃꯅꯤꯄꯨꯔꯒꯤ ꯂꯣꯀꯦꯜꯒꯤ ꯆꯥꯅꯕ ꯃꯊꯦꯜ ꯁꯤꯡꯖꯨ ꯄꯥꯛꯅꯝꯒꯨꯝꯕ ꯑꯣꯏꯔꯁꯨ ꯑꯗꯒꯤꯗꯤ ꯄꯣꯠ ꯆꯩ ꯑꯩꯅ ꯄꯥꯝꯖꯔꯤꯁꯤꯡꯁꯦ ꯑꯝꯇꯪ ꯆꯠꯂꯒ ꯄꯨꯂꯞ ꯑꯝꯇꯪ ꯈ꯭ꯋꯥꯏꯔꯝꯕꯟꯗꯕꯨ ꯑꯣꯏꯔꯖꯨ ꯂꯣꯏꯅ ꯐꯪꯉꯦ ꯍꯥꯏꯌꯦ ꯈ꯭ꯋꯥꯏꯔꯝꯕꯟꯗꯗꯤ ꯑꯥ ꯑꯗꯨ ꯑꯝꯇꯪ ꯌꯦꯡꯃꯤꯟꯅꯔꯨꯁꯤꯀꯣ ꯑꯩꯒ ꯑꯣ ꯅꯦꯅꯦ ꯑꯗꯨꯗꯤ ꯉꯁꯤꯒꯤꯗꯤ ꯊꯝꯃꯒꯦ ꯑꯩ ꯍꯌꯦꯡ ꯊꯣꯛꯑꯝꯗꯥꯏꯗ ꯑꯃꯨꯛ ꯄꯥꯎ ꯍꯥꯏꯖꯔꯛꯑꯒꯦꯀꯣ